ꯚꯥꯔꯠꯇ ꯈ꯭ꯋꯥꯏꯗꯒꯤ ꯃꯔꯨꯑꯣꯏꯕ ꯂꯝꯈꯩ ꯈꯨꯗꯝꯁꯤꯡ ꯍꯥꯏꯔꯕꯗꯤ ꯃꯅꯤꯄꯨꯔꯗ ꯍꯥꯏꯔꯒꯅ ꯃꯣꯔꯦ ꯑꯋꯥꯡꯂꯣꯝꯗ ꯍꯥꯏꯔꯒꯅ ꯖꯃꯨ ꯑꯦꯟ ꯀꯥꯁꯃꯤꯔ ꯃꯈꯥꯔꯣꯝꯗ ꯍꯥꯏꯔꯒꯅ ꯒꯋꯥ ꯑꯣꯏꯕ ꯌꯥꯏ ꯂꯝꯀꯣꯏꯕꯁꯤꯡꯒꯤ ꯄꯨꯛꯅꯤꯡ ꯆꯤꯡꯁꯤꯟꯅꯤꯉꯥꯏ ꯑꯣꯏꯕ ꯃꯐꯝ ꯈꯔ ꯍꯥꯏꯔꯒꯗꯤ ꯁꯤꯂꯣꯡ ꯁꯤꯂꯣꯡꯗ ꯍꯥꯏꯔꯒꯅ ꯏꯁꯤꯡ ꯆꯥꯏꯕꯤ ꯑꯁꯥꯝ ꯋꯥꯏꯠ ꯏꯂꯤꯐꯦꯟ ꯍꯥꯏꯕꯗꯤ ꯁꯃꯨ ꯑꯉꯧꯕ ꯂꯩꯐꯝ ꯒꯋꯥ ꯍꯥꯏꯕꯗꯤ ꯁꯤ ꯕꯤꯁ ꯁꯃꯨꯗ꯭ꯔ ꯈꯣꯡꯕꯥꯟꯅꯆꯤꯡꯕ ꯀꯌꯥꯅꯤ ꯃꯨꯝꯕꯥꯏ ꯍꯥꯏꯔꯒꯅ ꯃꯨꯝꯕꯥꯏꯗ ꯂꯩꯕ ꯁꯃꯨꯗ꯭ꯔ ꯈꯣꯡꯕꯥꯟꯁꯤꯡ ꯑꯃꯗꯤ ꯑꯆꯧ ꯑꯆꯧꯕ ꯃꯐꯝ ꯀꯌꯥ ꯂꯩ ꯗꯤꯜꯂꯤ ꯑꯃꯁꯨꯡ ꯌꯨ ꯄꯤꯒꯤ ꯍꯥꯏꯔꯒꯅ ꯏꯟꯗꯤꯌꯥ ꯒꯦꯠ ꯑꯃꯗꯤ ꯇꯥꯖꯃꯍꯜ ꯇꯥꯖꯃꯍꯜ ꯑꯒ꯭ꯔꯥꯒꯤ ꯇꯥꯖꯃꯍꯜꯅꯤ ꯍꯥꯏꯔꯤꯕ ꯂꯝꯁꯤꯡ ꯑꯁꯤ ꯄ꯭ꯔꯤꯊꯤꯕꯤꯗ ꯂꯩꯕ ꯃꯤꯑꯣꯏ ꯈꯨꯗꯤꯡꯒꯤ ꯄꯨꯛꯅꯤꯡ ꯄꯨꯛꯅꯤꯡ ꯆꯤꯡꯁꯤꯜꯂꯤꯕ ꯂꯝꯀꯣꯏꯕꯁꯤꯡꯒꯤ ꯇꯠꯇꯅ ꯂꯥꯛꯂꯤꯕ ꯑꯃꯗꯤ ꯂꯥꯛꯅꯤꯡꯉꯤꯕ ꯃꯐꯝꯁꯤꯡꯅꯤ